ꯇꯤꯚꯤꯒꯤ ꯊꯧꯔꯝꯗ ꯁꯥꯔꯛ ꯑꯁꯤꯒꯤ ꯑꯩ ꯈꯪꯖꯩ ꯃꯁꯤ ꯔꯤꯌꯦꯜꯇꯤ ꯇꯤꯚꯤ ꯁꯣ ꯑꯃꯅꯤ ꯃꯁꯤꯒꯤ ꯁꯣ ꯑꯁꯤꯅ ꯀꯔꯕꯥꯔ ꯇꯧꯔꯤꯕ ꯃꯤꯑꯣꯏꯁꯤꯡꯗ ꯁꯥꯔꯛ ꯀꯧꯕ ꯏꯟꯚꯦꯁꯇꯔ ꯏꯟꯚꯦꯁꯇꯔ ꯀꯥꯡꯕꯨ ꯑꯁꯤꯅ ꯀꯔꯕꯥꯔ ꯑꯗꯨꯕꯨ ꯏꯟꯚꯦꯁ ꯏꯟꯚꯦꯁ ꯇꯧꯕꯒꯤ ꯅꯠꯇ꯭ꯔꯒꯅ ꯀꯔꯕꯥꯔ ꯑꯗꯨꯒꯤ ꯑꯁꯣꯏꯕ ꯊꯤꯗꯨꯅ ꯆꯥꯎꯈꯠ ꯅꯕ ꯃꯇꯦꯡ ꯄꯥꯡꯁꯤꯜꯂꯤ ꯀꯔꯕꯥꯔ ꯇꯧꯔꯤꯕ ꯃꯤꯁꯤꯡ ꯑꯗꯨꯅ ꯑꯇꯣꯞꯄꯗ ꯏꯟꯚꯦꯁ ꯇꯧꯔꯒ ꯆꯥꯎꯈꯠꯅꯕ ꯂꯥꯛꯅꯩ